ꯑꯩꯍꯥꯛꯅ ꯑꯩꯈꯣꯏꯒꯤ ꯃꯅꯤꯄꯨꯔ ꯃꯆꯥ ꯑꯃ ꯑꯣꯏꯅ ꯑꯩꯅ ꯂꯩꯔꯤꯕ ꯃꯐꯝ ꯖꯒꯥ ꯑꯁꯤ ꯃꯅꯤꯄꯨꯔꯒꯤ ꯑꯔꯣꯏꯕ ꯑꯩꯈꯣꯏꯒꯤ ꯃꯣꯔꯦ ꯗꯤꯁꯇ꯭ꯔꯤꯛꯅ ꯇꯦꯡꯅꯧꯄꯜ ꯍꯥꯏꯔꯤꯕ ꯃꯣꯔꯦ ꯑꯁꯤ ꯑꯌꯥꯝꯕ ꯃꯇꯝꯗ ꯑꯩꯈꯣꯏꯒꯤ ꯊꯪꯅꯔꯤꯕ ꯃꯣꯔꯦꯒ ꯊꯪꯅꯔꯤꯕ ꯂꯝ ꯑꯁꯤ ꯃꯦꯟꯃꯥꯔ ꯍꯥꯏꯅꯁꯨ ꯈꯪꯅꯕ ꯑꯗꯒꯤ ꯕꯔꯃꯥ ꯍꯥꯏꯔꯒꯁꯨ ꯈꯪꯅꯕ ꯍꯥꯟꯅ ꯃꯇꯝ ꯑꯃꯗ ꯉꯁꯤꯗꯒꯤ ꯆꯍꯤ ꯃꯔꯤ ꯃꯉꯥꯒꯤ ꯃꯃꯥꯡꯗ ꯕꯤꯖꯤꯅꯦꯁꯀꯤ ꯃꯦꯇꯔꯗ ꯑꯣꯏꯔꯣ ꯌꯥꯝꯅ ꯐꯔꯝꯃꯤ ꯑꯗꯨꯒꯤ ꯃꯇꯨꯡꯗ ꯀꯣꯔꯣꯅꯥ ꯍꯥꯏꯕ ꯑꯅꯥꯕ ꯑꯁꯤ ꯂꯥꯏꯅꯥ ꯑꯁꯤ ꯂꯥꯛꯈꯤꯕꯗꯒꯤ ꯕꯔꯃꯥꯒ ꯑꯩꯈꯣꯏꯒ ꯆꯪꯅꯈꯤꯕꯁꯤ ꯌꯥꯗꯕꯗꯒꯤ ꯍꯧꯖꯤꯛ ꯃꯣꯔꯦ ꯃꯅꯤꯄꯨꯔ ꯑꯁꯤ ꯋꯥꯔꯦ ꯕꯤꯖꯤꯅꯦꯁꯀꯤ ꯃꯦꯇꯔꯗ ꯕꯤꯖꯤꯅꯦꯁꯀꯤ ꯂꯝꯗꯁꯨ ꯄꯣꯠ ꯆꯩ ꯂꯥꯟꯊꯣꯛ ꯂꯥꯟꯁꯤꯟꯁꯨ ꯂꯥꯡꯈꯤꯗ꯭ꯔꯦ ꯑꯗꯒꯤ ꯃꯣꯏ ꯕꯔꯃꯥꯁꯨ ꯑꯗꯨꯒꯤ ꯃꯇꯨꯡꯗ ꯀꯣꯔꯣꯅꯥꯒꯤ ꯃꯇꯨꯡꯗ ꯃꯈꯣꯏꯒꯤ ꯀꯥꯔꯤꯕ ꯍꯧꯖꯤꯛ ꯃꯈꯣꯏꯒꯤ ꯒꯔꯃꯦꯟ ꯍꯥꯏꯕ ꯇꯥꯔꯦ ꯑꯁꯤ ꯃꯤꯂꯤꯇ꯭ꯔꯤ ꯀꯨ ꯇꯧꯈꯤꯕꯗꯒꯤ ꯃꯈꯣꯏꯁꯨ ꯍꯧꯖꯤꯛꯁꯤ ꯐꯤꯕꯝ ꯌꯥꯝꯅ ꯐꯠꯈꯤꯗ꯭ꯔꯦ ꯑꯗꯒꯤ ꯏꯔꯥꯡꯁꯨ ꯑꯗꯨꯝ ꯊꯣꯛꯑꯒ ꯂꯩꯕ ꯑꯁꯤꯅ ꯃꯔꯝ ꯑꯣꯏꯔꯒ ꯑꯩꯈꯣꯏ ꯃꯣꯔꯦꯗ ꯗꯤꯁꯇ꯭ꯔꯤꯛ ꯇꯦꯡꯅꯧꯄꯜ ꯑꯣꯏꯔꯤꯕ ꯑꯩꯈꯣꯏꯒꯤ ꯃꯅꯤꯄꯨꯔ ꯃꯐꯝ ꯑꯁꯤ ꯂꯩꯕꯗ ꯄꯣꯠꯊꯣꯛ ꯃꯔꯨꯑꯣꯏꯅ ꯃꯐꯝꯁꯤꯗꯤ ꯂꯧꯎ ꯁꯤꯡꯎꯕ ꯃꯐꯝ ꯅꯠꯇꯕꯅꯤꯅ ꯑꯩꯈꯣꯏꯅ ꯍꯦꯟ ꯇꯨ ꯃꯥꯎꯠ ꯑꯌꯥꯝꯕꯅꯁꯨ ꯑꯣꯏꯕ ꯑꯗꯨꯗꯒꯤ ꯂꯩꯕ ꯈꯣꯠꯄꯒꯤ ꯑꯦꯟꯁꯥꯡ ꯅꯥꯄꯤꯇ ꯑꯣꯏꯔꯣ ꯆꯥꯅ ꯊꯛꯅꯕ ꯐꯤꯔꯣꯜꯇ ꯑꯣꯏꯔꯣ ꯍꯥꯏꯕꯁꯤ ꯍꯧꯖꯤꯛ ꯕꯔꯃꯥ ꯑꯁꯤ ꯊꯤꯡꯖꯤꯟꯈꯤꯕꯗꯒꯤ ꯄ꯭ꯔꯣꯕ꯭ꯂꯦꯝ ꯑꯆꯧꯕ ꯄ꯭ꯔꯣꯕ꯭ꯂꯦꯝ ꯑꯃ ꯑꯣꯏꯔꯦ ꯑꯗꯨꯅ ꯍꯧꯖꯤꯛ ꯍꯥꯏꯔꯤꯕ ꯑꯁꯤ ꯑꯁꯤꯅꯤ ꯑꯩꯅ ꯍꯥꯏꯅꯤꯡꯕꯗꯤ